ꯍꯂꯣ ꯑꯩꯁꯤ ꯑꯃꯤꯔ ꯑꯃꯤꯔ ꯈꯥꯟꯅꯤ ꯑꯩ ꯑꯐ꯭ꯔꯤꯀꯥꯗꯒꯤ ꯂꯥꯛꯄꯅꯤ ꯑꯩꯁꯤ ꯍꯧꯖꯤꯛ ꯇꯨꯔꯤꯁ ꯑꯃꯒꯤ ꯀꯣꯏꯕ ꯑꯗꯨꯝ ꯂꯥꯛꯆꯕꯅꯤ ꯃꯅꯤꯄꯨꯔ ꯍꯥꯏꯔꯤꯕ ꯃꯣꯏꯔꯥꯡ ꯍꯥꯏꯔꯤꯕ ꯃꯐꯝꯗꯨꯗ ꯑꯗꯨ ꯍꯧꯖꯤꯛ ꯑꯩ ꯏꯌꯔꯄꯣꯔꯠ ꯌꯧꯔꯛꯑꯦ ꯒꯥꯔꯤꯒꯤ ꯇꯦꯛꯁꯤꯁꯤ ꯀꯃꯥꯏ ꯀꯃꯥꯏꯅ ꯇꯧꯕꯅꯣ ꯍꯧꯖꯤꯛ ꯂꯥꯛꯑꯦ ꯑ ꯑ ꯑꯩꯁꯤ ꯑꯩꯁꯤ ꯃꯣꯏꯔꯥꯡ ꯍꯥꯏꯕ ꯃꯐꯝ ꯑꯗꯨꯗ ꯌꯦꯡꯖꯕ ꯂꯥꯛꯆꯕꯅꯤ

ꯎꯝ ꯑꯇꯩ ꯑꯇꯩꯁꯨ ꯂꯩ ꯂꯩꯕꯁꯤ ꯑꯩꯅ ꯃꯦꯜꯂꯤ ꯑꯣꯏꯅ ꯄꯥꯝꯖꯕꯗꯤ ꯍꯧꯖꯤꯛꯀꯤ ꯃꯣꯏꯔꯥꯡ ꯍꯥꯏꯔꯤꯕ ꯃꯐꯝ ꯑꯁꯤ ꯊꯃꯣꯏꯅ ꯈꯣꯏꯗꯥꯖꯕ ꯃꯅꯤꯄꯨꯔꯒꯤ ꯃꯐꯝ ꯑꯗꯨꯗꯩꯗꯤ ꯑꯗꯨꯅ ꯍꯦꯟꯅ ꯄꯥꯝꯖꯩ ꯍꯥꯏꯅ ꯈꯜꯂꯒ ꯂꯥꯛꯆꯕꯅꯤ ꯑꯩꯁꯤ ꯍꯧꯖꯤꯛ ꯍꯧꯖꯤꯛ ꯏꯌꯔꯄꯣꯔꯠꯇ ꯂꯩꯖꯔꯤ ꯒꯥꯔꯤ ꯑꯗꯨ ꯊꯥꯕꯤꯔꯛꯄ ꯁꯦꯀꯨꯔꯤꯇꯤ ꯑꯦꯔꯦꯟꯁꯃꯦꯟ ꯑꯗꯨꯝ ꯇꯧꯕꯤꯔꯛꯑꯣ ꯃꯅꯤꯄꯨꯔ ꯍꯥꯏꯋꯦ ꯑꯁꯤ ꯍꯧꯖꯤꯛ ꯁꯤꯆ꯭ꯋꯦꯁꯟꯁꯤ ꯌꯥꯝꯅ ꯐꯠꯇꯦ ꯍꯥꯏꯅ ꯑꯩꯈꯣꯏꯒꯤ ꯅꯦꯠꯇ ꯌꯥꯝꯅ ꯊꯦꯡꯅꯩ ꯖꯤꯞꯁꯤ ꯑꯅꯤꯃꯛ ꯊꯥꯕꯤꯔꯛꯑꯣ ꯌꯥꯔꯒꯗꯤ ꯑꯗꯣꯝꯒꯤ ꯑꯩꯅ ꯑꯗꯨꯝ ꯈꯪꯅ ꯇꯧꯖꯔꯒꯦ ꯁꯥꯔ ꯑꯗꯨꯝ ꯑꯣꯖꯥꯒꯤꯗꯤ ꯑꯗꯨꯝ ꯑꯩꯅ ꯑꯗꯨꯝ ꯈꯪꯅ ꯑꯗꯨꯝ ꯇꯧꯖꯒꯦ ꯑꯣꯖꯥꯅ ꯄꯤꯌꯨ ꯍꯥꯏꯔꯤꯕ ꯁꯦꯟꯐꯝꯈꯩ ꯑꯗꯨꯝ ꯑꯩꯅ ꯄꯤꯖꯒꯅꯤ ꯑꯩꯗꯤ ꯑꯦ ꯁꯤ ꯌꯥꯝꯅ ꯄꯥꯝꯖꯩ ꯃꯅꯤꯄꯨꯔ ꯑꯁꯤ ꯌꯥꯝꯅ ꯁꯥꯏ ꯍꯥꯏꯅꯁꯨ ꯍꯧꯖꯤꯛ ꯇꯦꯝꯄꯔꯦꯆꯔ ꯑꯁꯤ ꯌꯥꯝ ꯁꯥꯕ ꯃꯔꯝꯅ ꯑꯗꯨꯅ ꯑꯩ ꯑꯦ ꯁꯤ ꯄꯥꯝꯖꯩ ꯊꯥꯕꯤꯔꯛꯑꯣ ꯊꯥꯕꯤꯔꯛꯑꯣ ꯑꯩꯁꯨ ꯑꯗꯨ ꯉꯥꯏꯔꯒ ꯂꯩꯔꯕꯅꯤ ꯉꯥꯏꯕꯁꯨ ꯌꯥꯝꯅ ꯋꯥꯔꯦ ꯌꯥꯝꯅ ꯌꯦꯡꯅꯤꯡꯉꯦ ꯃꯐꯝ ꯑꯗꯨ ꯑꯣꯀꯦ ꯑꯣꯀꯦ ꯊꯦꯡꯀ꯭ꯌꯨ ꯊꯦꯡꯀ꯭ꯌꯨ